ꯂꯨꯍꯣꯡꯕ ꯑꯃꯗ ꯑꯩꯅ ꯈ꯭ꯋꯥꯏꯗꯒꯤ ꯅꯨꯡꯉꯥꯏꯅ ꯌꯥꯎꯖꯕꯗꯤ ꯂꯨꯍꯣꯡꯂꯤꯕ ꯕꯣꯔ ꯑꯃꯗꯤ ꯀꯩꯅꯥ ꯑꯗꯨꯅ ꯄꯨꯟꯁꯤ ꯂꯩꯄꯨꯟ ꯁꯦꯝꯕꯒꯤ ꯀꯨꯟꯗꯣ ꯍꯨꯛꯅꯕ ꯃꯇꯥꯡ ꯑꯗꯨ ꯑꯩ ꯈ꯭ꯋꯥꯏꯗꯒꯤ ꯅꯨꯡꯉꯥꯏꯖꯕ ꯃꯇꯥꯡꯅꯤ ꯌꯦꯡꯖꯕꯗꯁꯨ ꯈ꯭ꯋꯥꯏꯗꯒꯤ ꯅꯨꯡꯉꯥꯏꯖꯩ ꯃꯤ ꯑꯅꯤꯒꯤ ꯅꯨꯡꯁꯤ ꯄꯟꯊꯨꯡ ꯌꯧꯕꯗꯣ ꯌꯥꯎꯕꯗꯣ ꯌꯥꯝꯅ ꯅꯨꯡꯉꯥꯏꯖꯩ ꯂꯨꯍꯣꯡꯕꯗ ꯂꯨꯍꯣꯡꯕꯗ ꯁꯥꯕ ꯌꯥꯕ ꯖꯒꯣꯏ ꯑꯃꯗꯤ ꯏꯁꯩ ꯍꯥꯏꯔꯒꯗꯤ ꯔꯥꯁꯇꯒꯤ ꯁꯣꯂꯣ ꯂꯧꯊꯣꯛꯑꯒ ꯀ꯭ꯂꯥꯁꯤꯀꯦꯜ ꯖꯒꯣꯏꯗꯒꯤ ꯂꯧꯊꯣꯛꯑꯒ ꯂꯨꯍꯣꯡꯕ ꯃꯇꯝꯗ ꯃꯥꯟꯇꯞ ꯃꯌꯥꯏꯗ ꯑꯍꯟꯁꯤꯡꯅ ꯀ꯭ꯂꯥꯁꯤꯀꯦꯜꯒꯤ ꯏꯁꯩꯁꯨ ꯑꯗꯨꯝ ꯁꯛꯄꯤ ꯔꯥꯁꯇꯒꯤ ꯂꯧꯊꯣꯛꯑꯒꯁꯨ ꯁꯛꯆꯩ ꯑꯗꯨꯒꯨꯝꯕ ꯃꯌꯥꯝ ꯑꯗꯨ ꯌꯥꯝꯅ ꯅꯨꯡꯉꯥꯏꯖꯩ ꯍꯥꯏꯅ ꯂꯧꯏ